ꯌꯣꯒ ꯇꯧꯕꯗ ꯑꯩꯈꯣꯏ ꯍꯥꯏꯗꯤ ꯀꯥꯟꯅꯕꯁꯦ ꯑꯗꯨꯛꯀꯤ ꯃꯇꯤꯛ ꯌꯥꯝꯃꯤ ꯌꯣꯒꯥ ꯇꯧꯕꯅ ꯑꯩꯈꯣꯏꯒꯤ ꯍꯛꯆꯥꯡꯗ ꯍꯥꯏꯗꯤ ꯑꯣꯈꯣꯏꯒꯤ ꯕꯣꯗꯤ ꯐꯤꯠ ꯑꯣꯏꯗꯕ ꯍꯛꯆꯥꯡꯗ ꯁꯤꯡꯂꯤ ꯅꯥꯎꯔꯤ ꯁꯣꯟꯊꯔꯝꯕ ꯑꯗꯨꯗꯒꯤ ꯍꯛꯆꯥꯡꯗ ꯐꯤꯠ ꯑꯣꯏꯗꯕ ꯂꯩꯔꯝꯕ ꯃꯌꯥꯝꯗꯣ ꯌꯣꯒꯥ ꯇꯧꯕꯅ ꯌꯥꯝ ꯊꯤꯅ ꯀꯥꯟꯅꯍꯜꯂꯤ ꯌꯣꯒꯥ ꯇꯧꯔꯕꯗꯤ ꯑꯩꯈꯣꯏꯒꯤ ꯅꯣꯡꯃꯗ ꯌꯥꯝꯗ꯭ꯔꯕꯁꯨ ꯄꯨꯡ ꯑꯃ ꯑꯅꯤꯃꯨꯛꯇꯤ ꯑꯗꯨꯝ ꯇꯧꯕꯅ ꯐꯩ ꯍꯛꯆꯥꯡ ꯑꯩꯈꯣꯏ ꯐꯤꯠ ꯑꯣꯏꯗꯕ ꯂꯩꯔꯝꯕ ꯃꯌꯥꯝ ꯍꯥꯏꯗꯤ ꯍꯛꯆꯥꯡꯗ ꯁꯤꯡꯂꯤ ꯅꯥꯎꯔꯤ ꯁꯣꯟꯊꯔꯝꯕ ꯍꯛꯆꯥꯡꯗ ꯁꯣꯔ ꯍꯣꯟꯕ ꯋꯥꯕ ꯈꯣꯠꯄ ꯀꯌꯥ ꯑꯃ ꯂꯩꯔꯝꯕꯗꯨꯅ ꯍꯥꯏꯗꯤ ꯌꯣꯒꯥ ꯇꯧꯔꯕꯗꯤ ꯍꯥꯏꯗꯤ ꯌꯥꯝꯅ ꯇꯧꯗ꯭ꯔꯁꯨ ꯅꯣꯡꯃꯒꯤ ꯄꯨꯡ ꯑꯃꯅꯤ ꯑꯃꯅꯤ ꯇꯧꯔꯝꯕꯗꯤ ꯍꯥꯟꯅ ꯑꯩꯈꯣꯏꯗ ꯂꯩꯔꯝꯃꯤꯕ ꯂꯩꯅꯥ ꯃꯌꯥꯝꯗꯣ ꯌꯣꯒꯥ ꯇꯧꯔꯕꯗꯤ ꯅꯥꯁꯨ ꯅꯥꯔꯔꯣꯏ ꯂꯩꯔꯝꯃꯤꯕ ꯃꯌꯥꯝꯗꯨ ꯂꯣꯏꯅ ꯐꯈ꯭ꯔꯅꯤ ꯍꯛꯆꯥꯡꯁꯨ ꯐꯅ ꯂꯩꯔꯅꯤ ꯍꯥꯏꯔꯤꯕꯁꯤꯡ ꯑꯁꯤ ꯐꯖꯅ ꯇꯧꯕꯤꯔꯗꯤ ꯌꯣꯒꯥ ꯇꯧꯕꯒꯤ ꯀꯥꯟꯅꯕ ꯃꯌꯥꯝ ꯑꯃ ꯂꯧꯕ ꯌꯥꯏ